ꯍꯜꯂꯣ ꯑꯣ ꯍꯪꯉꯣ ꯌꯥꯅꯤꯌꯦ ꯑꯣ ꯎꯝ ꯍꯣꯏ ꯌꯥꯏꯌꯦ ꯇꯤꯛꯀꯦꯠꯁꯤ ꯁꯥꯇ꯭ꯔꯥꯒꯤꯅ ꯀꯨꯟꯊ꯭ꯔꯥ ꯌꯧꯒ꯭ꯔꯦ ꯍꯥꯟꯅ ꯀꯨꯟꯈꯛꯇ ꯑꯣꯏꯔꯝꯕꯅꯤ ꯑꯗꯒꯤ ꯑꯩꯈꯣꯏꯒꯤ ꯁꯨꯝ ꯇꯣꯡꯉꯥꯟꯕꯒꯤꯅ ꯌꯥꯡꯈꯩ ꯁꯨꯃꯥꯏꯅ ꯑꯗꯨꯝ ꯑꯣꯏꯔꯦ ꯑꯉꯥꯡꯒꯤꯅ ꯑꯉꯥꯡꯒꯤꯅ ꯀꯨꯟ ꯎꯝ ꯑꯣ ꯑꯗꯨꯕꯨꯗꯤ ꯁꯟꯗꯦꯒ ꯁꯦꯀꯦꯟ ꯁꯇꯔꯗꯦꯒ ꯁꯤꯒꯤꯁꯦ ꯑꯣꯏꯌꯦꯕ ꯁꯨꯇꯤꯗꯤ

ꯍꯣꯏ ꯍꯣꯏ ꯌꯥꯅꯤ ꯍꯣꯏ ꯄꯥꯡꯖꯒꯦ ꯃꯇꯦꯡ ꯂꯥꯏꯟꯁꯤꯗꯤ ꯍꯧꯖꯤꯛꯇꯤ ꯁꯨꯝ ꯅꯤꯡꯊꯝꯊꯥꯁꯨ ꯆꯪꯉꯛꯑꯃꯤꯅ ꯒꯥꯔꯤꯁꯤ ꯂꯝꯁꯨ ꯏꯝꯐꯥꯜꯗꯒꯤ ꯇꯥꯝꯅ ꯂꯥꯛꯄꯅꯤꯅ ꯌꯥꯝꯅ ꯆꯦꯟꯗ꯭ꯔꯦꯕꯀꯣ ꯒꯥꯔꯤ ꯑꯃ ꯑꯅꯤꯗꯒꯤ ꯍꯦꯟꯕ ꯑꯗꯨ ꯁꯨꯝ ꯔꯤꯖꯥꯕꯀꯨꯝꯕ ꯑꯗꯨꯝ ꯂꯥꯛꯑꯒ ꯌꯦꯡꯅꯕꯅꯗꯤ ꯌꯥꯝꯅ ꯈꯨꯗꯣꯡ ꯆꯥꯅꯤ ꯑꯗꯨꯅ ꯍꯦꯟꯅ ꯅꯨꯡꯉꯥꯏꯒꯅꯤ

ꯑꯣ ꯊꯝꯃꯦ